ꯑꯩꯅ ꯒꯥꯔꯗꯦꯟꯅꯤꯡꯒꯤꯗꯃꯛꯇ ꯄꯦꯔꯦ ꯊꯥꯡ ꯌꯣꯄꯥꯛ ꯑꯗꯨꯒ ꯍꯣꯔꯥꯏ ꯑꯁꯨꯝꯕꯁꯤ ꯁꯤꯖꯤꯟꯅꯩ ꯑꯗꯨꯝ ꯄꯦꯔꯦꯅ ꯏꯁꯤꯡ ꯆꯥꯏꯅꯕ ꯑꯗꯨꯝ ꯂꯩꯕꯨ ꯑꯣꯏꯔꯣ ꯅꯠꯇ꯭ꯔꯒꯅ ꯄꯥꯟꯕꯤ ꯕꯣꯟꯁꯥꯏꯕꯨ ꯑꯣꯏꯔꯣ ꯑꯗꯨꯝ ꯏꯁꯤꯡ ꯆꯥꯏꯅꯕꯗ ꯄꯦꯔꯦ ꯁꯤꯖꯤꯟꯅꯔꯦ ꯑꯗꯨꯒ ꯊꯥꯡꯅ ꯑꯩꯈꯣꯏ ꯃꯈꯣꯡꯗ ꯀꯔꯤ ꯀꯔꯤ ꯃꯌꯥꯝ ꯑꯃ ꯇꯤꯟꯒꯨꯝꯕ ꯃꯌꯥꯝ ꯑꯃ ꯌꯥꯎꯔꯛꯄ ꯃꯇꯝꯗ ꯑꯗꯨꯝ ꯈꯣꯇꯣꯛꯄ ꯈꯣꯠꯄ ꯑꯗꯒꯤ ꯀꯛꯊꯠꯄ ꯈꯣꯠꯄ ꯇꯧꯕ ꯃꯇꯝꯗ ꯁꯤꯖꯤꯟꯅꯔꯦ ꯑꯗꯨꯏꯗꯨꯒ ꯍꯣꯔꯥꯏꯁꯤꯅ ꯎꯒꯤ ꯃꯁꯥꯒꯨꯝꯕ ꯑꯗꯒꯤ ꯔꯣꯖꯀꯨꯝꯕꯒꯤ ꯃꯁꯥꯒꯨꯝꯕ ꯈꯤꯇꯪ ꯀꯛꯄ ꯃꯇꯝꯗ ꯍꯣꯔꯥꯏ ꯃꯆꯥꯒꯨꯝꯕ ꯑꯗꯩ ꯊꯥꯡꯒꯨꯝꯁꯦꯕ ꯑꯗꯨꯝ ꯁꯤꯖꯤꯟꯅꯔꯦ ꯑꯗꯨꯒ ꯌꯣꯄꯥꯛꯁꯤꯅ ꯑꯩꯈꯣꯏ ꯃꯈꯥꯗ ꯇꯧꯔꯒ ꯊꯥꯕꯒꯨꯝꯕꯁꯤꯗ ꯌꯣꯄꯥꯛꯀꯨꯝꯕꯁꯦ ꯅꯥꯄꯤ ꯐꯥꯟꯒꯨꯝꯕ ꯑꯗꯒꯤ ꯌꯥꯟꯊꯠꯄ ꯈꯣꯠꯄ ꯈꯣꯠꯂꯒ ꯊꯥꯅꯕꯒꯨꯝꯕꯁꯤꯗ ꯑꯗꯨꯝ ꯁꯤꯖꯤꯟꯅꯔꯦ ꯌꯣꯄꯥꯛꯁꯤꯅ ꯑꯗ ꯁꯨꯝꯃꯥꯏ ꯇꯧꯔꯒ ꯃꯣꯏꯁꯤ ꯁꯤꯖꯤꯟꯅꯩ